ꯑꯩꯍꯥꯛꯀꯤ ꯈ꯭ꯋꯥꯏꯗꯒꯤ ꯆꯥꯎꯕ ꯃꯥꯏ ꯄꯥꯛꯄ ꯈꯔ ꯍꯥꯏꯔꯒꯗꯤ ꯑꯩꯈꯣꯏꯒꯤ ꯏꯃꯥ ꯏꯄꯥ ꯑꯩꯕꯨ ꯄꯣꯛꯄꯤꯕ ꯏꯃꯥ ꯏꯄꯥꯅ ꯑꯩꯕꯨ ꯇꯝꯍꯟꯅꯤꯡꯕ ꯃꯍꯩ ꯊꯥꯛꯇꯣ ꯌꯧꯅ ꯑꯩ ꯇꯝꯕ ꯉꯝꯖꯈꯤꯕ ꯑꯗꯒꯤꯗꯤ ꯑꯩꯅ ꯈ꯭ꯋꯥꯏꯗꯒꯤ ꯆꯥꯎꯊꯣꯛꯆꯕ ꯍꯥꯏꯔꯒꯅ ꯑꯩꯅ ꯍꯥꯏꯔꯤꯕ ꯃꯍꯩ ꯃꯁꯤꯡꯒꯤ ꯊꯥꯛ ꯑꯗꯨꯗ ꯂꯣꯏꯁꯟꯕ ꯃꯇꯝꯗ ꯑꯩꯅ ꯃꯣꯏꯅ ꯐꯪꯍꯟꯅꯤꯡꯉꯤꯕ ꯃꯥꯔꯛꯇꯣ ꯌꯧꯅ ꯐꯪꯕ ꯉꯝꯖꯈꯤꯕ ꯍꯥꯏꯇꯥꯔꯦꯀꯣ ꯑꯗꯨꯁꯨ ꯑꯩ ꯌꯥꯝꯅ ꯆꯥꯎꯊꯣꯛꯆꯩ ꯑꯗꯨꯒ ꯑꯩꯕꯨ ꯍꯥꯏꯗꯤ ꯑꯩꯒꯤ ꯅꯨꯄꯥꯅ ꯅꯠꯇ꯭ꯔꯒ ꯑꯩꯒꯤ ꯏꯆꯥꯁꯤꯡꯅ ꯃꯃꯥ ꯑꯃ ꯑꯣꯏꯅ ꯑꯦꯄ꯭ꯔꯤꯁꯤꯌꯦꯠ ꯇꯧꯕꯤꯕꯁꯤꯁꯨ ꯑꯩ ꯌꯥꯝꯅ ꯆꯥꯎꯊꯣꯛꯆꯩ